ꯍꯜꯂꯣ ꯁꯤꯁꯦ ꯄ꯭ꯔꯦꯝꯕꯂꯥ ꯍꯣꯏꯒꯤ ꯕꯦꯀꯔꯤꯒꯤ ꯀꯩꯅꯣꯗꯣ ꯑꯣꯏꯔꯕ ꯑꯣ ꯌꯥꯝ ꯅꯨꯡꯉꯥꯏꯖꯔꯦ ꯑꯩ ꯀꯥꯡꯄꯣꯛꯄꯤꯗꯒꯤ ꯔꯟꯖꯤꯇꯥ ꯑꯗꯣ ꯅꯣꯏꯒꯤ ꯕꯦꯛꯀꯔꯤꯁꯦ ꯀꯔꯤ ꯀꯔꯤ ꯑꯥꯏꯇꯦꯝ ꯐꯪꯉꯤ ꯀꯃꯥꯏꯅ ꯇꯧꯏ ꯑꯣ ꯑꯩꯁꯦ ꯈꯔ ꯂꯧꯁꯤꯔꯅ ꯇꯧꯕꯅꯤ ꯑꯧ ꯗꯨꯀꯥꯟ ꯗꯨꯀꯥꯟꯒꯤ ꯗꯨꯀꯥꯟ ꯍꯥꯏ ꯇꯥꯔꯦꯅꯦꯀꯣ ꯑꯗꯨꯝ ꯌꯨꯝꯗ ꯁꯨꯝ ꯂꯩꯔꯒ ꯁꯨꯝ ꯀꯩꯀꯩꯁꯨꯝ ꯃꯤꯅꯁꯨꯝ ꯂꯧꯕ ꯂꯥꯛꯄꯗꯣ ꯑꯗꯨ ꯑꯗꯨꯗꯨꯒꯤ ꯂꯩꯒꯦꯅ ꯈꯔ ꯌꯥꯝ ꯂꯧꯁꯤꯔꯅ ꯇꯧꯕ ꯑꯗꯨ ꯅꯨꯃꯤꯠ ꯀꯌꯥꯅꯤꯀꯗꯤ ꯊꯝꯕ ꯌꯥꯒꯦ ꯀꯃꯥꯏꯅ ꯇꯧꯒꯦ ꯑꯪ ꯑꯗꯨꯗꯤ ꯅꯣꯏꯒꯤꯁꯦ ꯀꯃꯥꯏꯅ ꯇꯧꯕ ꯍꯣꯝ ꯗꯤꯂꯤꯕꯔꯤ ꯂꯩꯕꯔ ꯅꯠꯇꯔꯒꯅ ꯀꯃꯥꯏꯅ ꯇꯧꯏ ꯑꯣ ꯑꯗꯨ ꯅꯣꯏꯁꯦ ꯑꯣ ꯑꯗꯨꯗꯤ ꯅꯣꯏꯒꯤꯁꯦ ꯀꯃꯥꯏꯅ ꯅꯣꯏ ꯈꯛꯇꯪ ꯏꯃꯨꯡ ꯃꯅꯨꯡꯗꯪ ꯍꯥꯡꯉꯤꯔ ꯅꯠꯇ꯭ꯔꯒ ꯃꯤ ꯀꯩꯅꯣ ꯃꯌꯥꯝ ꯊꯝꯕꯔ ꯀꯃꯥꯏꯅ ꯇꯧꯏ ꯑꯩꯈꯣꯏꯒꯤ ꯀꯩꯅꯣꯁꯦ ꯗꯣꯅꯠꯀꯨꯝꯕꯁꯦ ꯗꯔꯖꯟ ꯑꯃꯗ ꯀꯌꯥꯒ ꯆꯤꯡꯉꯤ ꯎꯝ

ꯎꯝ ꯑꯣ ꯑꯗꯨꯗꯤ ꯄꯣꯠ ꯈꯨꯗꯤꯡꯃꯛꯀꯤ ꯑꯩꯈꯣꯏꯒꯤ ꯗꯕꯜꯂꯨꯇꯤ ꯕ꯭ꯔꯦꯠꯄꯨ ꯑꯣꯏꯔꯣ ꯑꯗꯒꯤ ꯀꯤꯡꯕꯣꯟꯕꯨ ꯑꯣꯏꯔꯣ ꯈꯖꯨꯔꯕꯨ ꯑꯣꯏꯔꯣ ꯃꯥꯏ ꯃꯥꯏꯒꯤ ꯅꯨꯃꯤꯠ ꯍꯥꯏꯕꯗꯤ ꯀꯨꯏꯅ ꯊꯝꯕ ꯌꯥꯕ ꯁꯤꯁꯤꯅ ꯗꯣꯅꯠꯁꯤꯅ ꯅꯨꯃꯤꯠ ꯑꯗꯨꯛꯗꯒꯤ ꯍꯦꯟ ꯌꯥꯗꯦ ꯕ꯭ꯔꯦꯠꯁꯤꯅ ꯑꯗꯨꯗꯒꯤ ꯍꯦꯟ ꯌꯥꯗꯦ ꯀꯥꯏꯅ ꯍꯥꯏꯕꯒꯤ ꯀꯩꯅꯣꯗꯤ ꯂꯩꯕꯔꯣ ꯑꯦꯛꯁꯄ꯭ꯌꯥꯔꯤ ꯍꯥꯏ ꯇꯥꯔꯦꯅꯦ

ꯑꯗꯨꯗꯤ ꯀꯩꯅꯣ ꯑꯩꯈꯣꯏꯒꯤ ꯀꯔꯤ ꯍꯥꯏꯅꯤ ꯗꯔꯖꯟ ꯃꯉꯥ ꯇꯔꯨꯛ ꯇꯔꯥꯃꯨꯛꯇꯩ ꯈꯔ ꯍꯦꯟꯅ ꯂꯧꯕꯗ ꯃꯥꯒꯤ ꯈꯤꯇꯪ ꯑꯣꯐꯔꯒ ꯂꯩꯕꯔꯥ ꯀꯃꯥꯏꯅ ꯇꯧꯏ

ꯑꯗꯣ ꯑꯗꯨꯃꯥꯏꯅ ꯄꯣꯠ ꯑꯦꯛꯄ꯭ꯌꯥꯔꯤ ꯑꯣꯏꯕ ꯊꯤꯟꯕꯁꯦ ꯄꯩꯁꯥ ꯇꯤꯡꯕ꯭ꯔꯣ ꯀꯃꯥꯏꯅ ꯇꯧꯒꯦ ꯎꯝ

ꯑꯣ ꯑꯗꯨꯗꯣ ꯑꯗꯨꯒꯤ ꯌꯣꯟꯗꯕ ꯄꯣꯠꯁꯤꯡꯁꯦ ꯅꯣꯏ ꯄꯨꯈꯠꯂꯒ ꯅꯣꯏꯅ ꯃꯥꯡꯉꯤꯔ ꯅꯠꯇ꯭ꯔꯒ ꯑꯥꯏꯇꯦꯝ ꯑꯃꯃꯨꯛ ꯁꯥꯔꯤꯔꯕ ꯑꯗꯨꯗꯤ ꯍꯧꯖꯤꯛꯁꯦ ꯑꯥꯏꯇꯦꯝꯁꯦ ꯑꯌꯥꯝꯕ ꯂꯣꯏ ꯐꯪꯉꯦꯕ ꯑꯣ ꯑꯗꯣ ꯑꯩꯈꯣꯏꯒꯤ ꯕꯥꯔꯠꯗꯦꯒꯤ ꯀꯦꯛꯁꯦ ꯁꯤꯁꯨ ꯐꯪꯉꯦꯅ ꯍꯥꯏꯕꯤꯕꯗꯨꯗ ꯑꯩꯈꯣꯏ ꯕꯥꯔꯠꯗꯦꯒꯤ ꯀꯦꯛꯁꯦ ꯑꯩꯈꯣꯏꯒꯤ ꯀꯦ ꯖꯤꯗ ꯋꯦꯠꯇ ꯑꯣꯏꯅ ꯆꯠꯂꯤꯔ ꯅꯠꯇ꯭ꯔꯒ ꯀꯃꯥꯏꯅ ꯇꯧꯏꯅꯣ

ꯑꯣ ꯑꯩꯈꯣꯏ ꯍꯩꯖꯤꯡꯄꯣꯠꯀꯨꯝꯕꯩꯁꯨ ꯑꯗꯨꯝ ꯐꯪꯉꯤꯅꯦꯕ ꯑꯗꯨ ꯃꯣꯏꯗꯤ ꯍꯩꯖꯤꯡꯄꯣꯠꯀꯨꯝ ꯎꯝ ꯋꯦꯠ ꯋꯦꯠꯇ ꯑꯣꯜꯂꯦꯅ ꯈꯜꯂꯖꯦꯕꯀꯣ ꯑꯗꯨ ꯑꯩꯈꯣꯏ ꯍꯩꯖꯤꯡꯄꯣꯠꯀꯤꯗꯗꯤ ꯑꯗꯨꯝ ꯃꯥꯒꯤ ꯐꯖꯅꯕ ꯃꯥꯒꯤ ꯂꯩꯗꯅꯀꯣ ꯑꯗꯨꯝ ꯗꯤꯖꯥꯏꯟꯁꯦ ꯑꯗꯨꯝ ꯄꯨꯊꯣꯛꯄꯤꯕ ꯅꯠꯇꯔꯒꯅ ꯇꯧꯋꯦ ꯅꯃꯥꯗꯨꯈꯛ ꯇꯧꯕ꯭ꯔꯥ ꯀꯃꯥꯏꯅ ꯇꯧꯏ

ꯑꯗꯣ ꯑꯣꯗꯔ ꯇꯧꯕꯁꯤꯗꯤ ꯍꯩꯖꯤꯡꯄꯣꯠꯀꯤ ꯑꯣꯏꯔꯣ ꯑꯣꯗꯔ ꯇꯧꯕꯁꯤꯗꯤ ꯑꯩꯈꯣꯏꯒꯤ ꯅꯨꯃꯤꯠ ꯅꯤꯅꯤ ꯍꯨꯝꯅꯤ ꯋꯥꯠꯂꯤꯉꯩꯗ ꯇꯧꯒꯗ꯭ꯔꯥ ꯑꯗꯨꯝ ꯅꯨꯃꯤꯠꯇꯨꯗ ꯌꯥꯒꯗ꯭ꯔꯥ ꯑꯣ ꯑꯗꯨꯗꯤ ꯑꯗꯨꯒꯤ ꯀꯦꯛꯇꯨꯗꯤ ꯑꯩꯈꯣꯏꯒꯤ ꯅꯨꯃꯤꯠ ꯀꯌꯥꯅꯤꯕꯣꯛꯀ ꯊꯝꯕ ꯌꯥꯏ

ꯑꯣ ꯑꯗꯨꯗꯤ ꯑꯩꯈꯣꯏꯅ ꯑꯗꯨꯗꯣ ꯑꯣꯗꯔ ꯇꯧꯕ ꯃꯇꯝꯗ ꯗꯤꯄꯣꯖꯤꯠꯀ ꯂꯩꯕ꯭ꯔꯣ ꯀꯃꯥꯏꯅ ꯇꯧꯒꯦ ꯑꯣ ꯑꯗꯨꯗꯤ ꯑꯩꯁꯦ ꯑꯩꯈꯣꯏꯁꯤꯗꯩꯗ ꯏꯆꯟꯅꯨꯄꯤ ꯑꯃꯈꯛꯀꯤ ꯂꯨꯍꯣꯡꯕ ꯑꯃ ꯂꯩꯕ ꯑꯗꯨꯗꯨꯒꯤꯁꯨ ꯀꯦꯛ ꯃꯑꯣꯡꯗꯣ ꯍꯥꯏꯐꯦꯠꯇꯪ ꯌꯦꯡꯉꯒ ꯗꯤꯖꯥꯏꯟꯗꯣ ꯍꯥꯏꯐꯦꯠ ꯌꯦꯡꯉꯒ ꯑꯃ ꯁꯤꯡꯅꯤꯡꯕ ꯑꯗꯒꯤꯗꯤ ꯉꯁꯥꯏꯒꯤ ꯄꯣꯠ ꯗꯨꯀꯥꯟꯒꯤ ꯆꯥꯅ ꯊꯛꯅꯕꯁꯤꯡꯗꯨꯁꯨ ꯑꯥꯏꯇꯦꯝꯁꯤꯡꯗꯨꯁꯨ ꯈꯔ ꯂꯧꯅꯤꯡꯕ ꯑꯗ ꯑꯗꯨꯅꯅꯤ ꯑꯣ ꯑꯗꯨ ꯌꯨꯝꯗ ꯑꯣꯏꯅ ꯇꯧꯔꯤꯔ ꯅꯠꯇ꯭ꯔꯒ ꯃꯐꯝ ꯑꯃꯗ ꯇꯣꯉꯥꯟꯅ ꯇꯧꯔꯤꯔ ꯑꯣ ꯑꯗꯨꯗꯤ ꯀꯩꯅꯣ ꯑꯦꯅꯤ ꯇꯥꯏꯝ ꯃꯇꯝ ꯑꯃꯗ ꯍꯦꯛꯇ ꯌꯥꯏꯅꯦꯀꯣ ꯑꯗꯨꯗꯤ ꯑꯣ ꯑꯗꯨꯗꯤ ꯑꯩꯁꯦ ꯗꯦꯠ ꯐꯥꯏꯚꯀꯤ ꯄꯨꯡ ꯇꯔꯥꯒ ꯑꯗꯥꯏꯗ ꯂꯥꯛꯄ ꯌꯥꯒꯗ꯭ꯔꯥ ꯑꯣ ꯑꯗꯨꯒ ꯑꯩꯅ ꯂꯥꯛꯄ ꯃꯇꯝꯗ ꯑꯩꯈꯣꯏꯒꯤ ꯄꯣꯠ ꯆꯩꯁꯤꯡꯗꯣ ꯍꯥꯞꯅꯕꯁꯦ ꯒꯥꯔꯤ ꯑꯣꯏꯅ ꯑꯦꯔꯦꯟꯖ ꯇꯧꯒꯗ꯭ꯔꯥ ꯅꯠꯇ꯭ꯔꯒ ꯅꯨꯃꯤꯠꯇꯨꯗ ꯑꯗꯨꯝ ꯑꯩꯈꯣꯏꯒꯤ ꯗꯤꯂꯤꯕꯔꯤꯒꯤ ꯒꯥꯔꯤꯁꯦ ꯑꯗꯨꯝ ꯊꯤꯟꯕꯤꯕ ꯄꯩꯁꯥ ꯅꯨꯡꯁꯥ ꯈꯔ ꯇꯧꯔꯒ ꯌꯥꯒꯗ꯭ꯔꯥ ꯑꯣ ꯑꯗꯣ ꯑꯧ ꯑꯗꯣ ꯅꯣꯏꯒꯤ ꯅꯣꯏꯒꯤ ꯀꯩꯅꯣꯁꯦ ꯕꯦꯛꯀꯔꯤꯁꯦ ꯌꯥꯝꯅꯗꯤ ꯍꯥꯎꯋꯦꯅ ꯍꯥꯏ ꯑꯝꯇꯗꯤ ꯆꯥꯗ꯭ꯔꯤꯕꯀꯣ ꯑꯩꯁꯦ ꯑꯗꯣ ꯑꯗꯣ ꯃꯍꯥꯎ ꯇꯪꯕ ꯑꯣꯏꯅ ꯄꯣꯠꯇꯣ ꯌꯦꯡꯖꯕ ꯑꯣꯏꯅ ꯂꯥꯛꯆꯔꯒꯦ ꯑꯩꯅ ꯍꯥꯏꯒꯤꯕ ꯅꯨꯃꯤꯠꯇꯨꯗꯀꯣ ꯍꯣꯏ ꯑꯗꯨꯗꯤ ꯊꯝꯖꯔꯒꯦ